ꯏꯃꯥ ꯀꯩꯊꯦꯜ ꯍꯥꯏꯅ ꯈꯪꯅꯔꯤꯕ ꯃꯥꯔꯀꯦꯠ ꯑꯁꯦ ꯏꯝꯐꯥꯜꯗ ꯃꯅꯨꯡ ꯆꯟꯅ ꯂꯩꯔꯤꯕ ꯃꯥꯔꯀꯦꯠ ꯑꯃꯈꯛꯅꯤ ꯏꯃꯥ ꯀꯩꯊꯦꯜ ꯁꯦ ꯂꯝꯗꯝ ꯀꯌꯥꯗ ꯆꯥꯡꯗꯝꯅꯔꯕꯁꯨ ꯏꯃꯥ ꯀꯩꯊꯦꯜꯒꯨꯝꯕ ꯃꯥꯔꯀꯦꯠ ꯑꯁꯤ ꯂꯩꯕ ꯎꯕ ꯐꯪꯕ ꯅꯠꯇꯦ ꯋꯥꯔꯜꯒꯤ ꯑꯣꯏꯅ ꯑꯃꯈꯛꯇ ꯉꯥꯏꯅꯔꯕ ꯃꯤꯅ ꯃꯁꯛ ꯈꯪꯅꯔꯕ ꯏꯃꯥ ꯀꯩꯊꯦꯜ ꯍꯥꯏꯔꯤꯕ ꯃꯐꯝ ꯑꯁꯤꯅꯤ ꯏꯃꯥ ꯀꯩꯊꯦꯜꯗ ꯐꯪꯉꯤꯕ ꯄꯣꯠ ꯆꯩ ꯀꯌꯥ ꯑꯁꯦ ꯑꯇꯣꯞꯄ ꯂꯝꯗ ꯐꯪꯗꯕ ꯄꯣꯠ ꯆꯩ ꯀꯌꯥꯁꯨ ꯐꯪꯖꯩ ꯑꯩꯈꯣꯏꯒꯤ ꯃꯅꯤꯄꯨꯔꯁꯤꯗ ꯌꯥꯝꯅ ꯅꯨꯡꯁꯤꯔꯒ ꯌꯥꯝꯅ ꯆꯥꯟꯅꯔꯕ ꯃꯤꯅ ꯃꯁꯛ ꯈꯪꯅꯔꯕ ꯃꯥꯔꯀꯦꯠ ꯑꯃꯈꯛꯅꯤ ꯏꯃꯥ ꯀꯩꯊꯦꯜ ꯍꯥꯏꯔꯤꯕ ꯃꯥꯔꯀꯦꯠ ꯑꯁꯤꯗ ꯑꯩꯈꯣꯏꯅ ꯁꯦꯠꯄ ꯆꯥꯕ ꯐꯤꯔꯣꯜ ꯑꯗꯨꯒ ꯑꯩꯈꯣꯏꯒꯤ ꯈꯨꯟꯅꯥꯏ ꯈꯪꯅꯔꯤꯕ ꯑꯩꯈꯣꯏꯒꯤ ꯇ꯭ꯔꯦꯗꯤꯁꯟꯒꯤ ꯐꯤꯔꯣꯜ ꯐꯤꯖꯦꯠ ꯀꯌꯥꯁꯨ ꯐꯪꯖꯩ ꯏꯃꯥ ꯀꯩꯊꯦꯜ ꯑꯁꯤꯗ ꯏꯃꯥꯁꯤꯡꯅ ꯁꯥꯖꯕ ꯃꯣꯏ ꯈꯨꯠꯁꯥ ꯀꯌꯥꯒꯤ ꯄꯣꯠ ꯆꯩ ꯑꯗꯨꯁꯨ ꯎꯕ ꯐꯪꯖꯩ ꯏꯃꯥ ꯀꯩꯊꯦꯜ ꯑꯁꯤꯗ ꯏꯃꯥꯁꯤꯡꯅ ꯊꯝꯂꯤꯕ ꯄꯣꯠ ꯆꯩ ꯑꯗꯨꯗ ꯑꯩꯈꯣꯏꯒꯤ ꯈꯨꯟꯅꯥꯏꯗ ꯌꯥꯝꯅ ꯃꯔꯨꯑꯣꯏꯔꯤꯕ ꯑꯗꯨꯒ ꯑꯩꯈꯣꯏꯒꯤ ꯅꯨꯡꯁꯤꯍꯟꯅꯕ ꯑꯗꯨꯒ ꯃꯤꯅꯨꯡꯁꯤ ꯆꯥꯎꯔꯕ ꯏꯃꯥꯁꯤꯡꯅ ꯀꯩꯊꯦꯜ ꯑꯁꯤꯗ ꯄꯣꯠ ꯆꯩ ꯀꯌꯥ ꯈꯨꯠꯅ ꯁꯥꯕ ꯑꯗꯤꯒ ꯈ꯭ꯋꯥꯡꯅ ꯁꯥꯕ ꯐꯅꯦꯛ ꯐꯤ ꯍꯥꯏꯔꯤꯕ ꯑꯃꯃꯝꯁꯤꯡꯅꯒ ꯃꯌꯥꯝ ꯄꯣꯠ ꯆꯩ ꯑꯁꯤ ꯊꯝꯕ ꯊꯝꯖꯕ ꯃꯐꯝ ꯑꯃꯈꯛꯅꯤ ꯏꯃꯥꯁꯤꯡꯅ ꯌꯥꯝꯅ ꯐꯖꯔꯕ ꯁꯛꯅꯥꯏꯔꯕ ꯔꯥꯅꯤ ꯐꯤ ꯍꯥꯏꯅ ꯆꯤꯡꯂꯤꯕ ꯑꯗꯨꯒ ꯃꯨꯀꯥꯒꯤ ꯐꯅꯦꯛ ꯀꯌꯥ ꯍꯥꯏꯔꯤꯕ ꯑꯁꯤꯁꯨ ꯔꯥꯅꯤ ꯐꯤ ꯍꯥꯏꯔꯤꯕ ꯑꯁꯤ ꯂꯣꯏꯅꯃꯛ ꯕꯖꯥꯔ ꯑꯁꯤꯗ ꯎꯕ ꯐꯪꯖꯩ ꯏꯃꯥꯁꯤꯡꯅ ꯃꯣꯏꯅ ꯃꯁꯥꯒꯤꯅ ꯌꯥꯝꯅ ꯊꯝꯖꯔꯤꯕ ꯑꯃꯈꯛꯅꯤ ꯑꯗꯨꯒ ꯃꯥꯔꯀꯦꯠ ꯑꯁꯤꯗ ꯆꯥꯅꯕꯒꯤ ꯊꯛꯅꯕꯒꯤꯁꯨ ꯀꯌꯥ ꯐ꯭ꯔꯦꯁ ꯑꯣꯏꯅ ꯏꯃꯥꯁꯤꯡꯒꯤ ꯏꯪꯈꯣꯜꯗꯒꯤ ꯑꯣꯏꯔꯣ ꯃꯣꯏꯒꯤ ꯍꯥꯔ ꯌꯥꯎꯗꯕ ꯆꯤꯟꯖꯥꯛ ꯀꯌꯥ ꯑꯃꯁꯨ ꯐꯪꯖꯕꯅꯤ ꯆꯦꯡ ꯑꯣꯏꯔꯣ ꯑꯦꯟꯁꯥꯡ ꯑꯣꯏꯔꯣ ꯑꯗꯨꯒ ꯉꯥꯔꯤ ꯑꯣꯏꯔꯣ ꯂꯣꯏꯅꯃꯛ ꯃꯥꯔꯀꯦꯠ ꯑꯁꯤꯗ ꯐꯪꯖꯕ ꯃꯥꯔꯀꯦꯠ ꯑꯃ ꯈꯛꯅꯤ ꯑꯁꯤꯗ ꯊꯝꯃꯤꯕ ꯃꯥꯔꯀꯦꯠ ꯑꯁꯤꯗ ꯊꯝꯖꯔꯤꯕ ꯄꯣꯠ ꯆꯩ ꯑꯁꯤ ꯌꯥꯝꯅ ꯐ꯭ꯔꯦꯁ ꯑꯣꯏꯕ ꯑꯗꯨꯒ ꯌꯥꯝꯅꯁꯨ ꯁꯦꯡꯉꯕ ꯄꯣꯠ ꯆꯩ ꯀꯌꯥ ꯊꯝꯖꯔꯤꯕ ꯃꯐꯝ ꯑꯃꯈꯛꯇꯅꯤ ꯏꯃꯥ ꯃꯥꯔꯀꯦꯠ ꯍꯥꯏꯅ ꯈꯪꯅꯔꯤꯕ ꯃꯥꯔꯀꯦꯠ ꯑꯁꯤ ꯑꯇꯣꯞꯄ ꯃꯥꯔꯀꯦꯠ ꯃꯌꯥꯝꯁꯨ ꯂꯩꯌꯦ ꯑꯗꯨꯕꯨ ꯏꯃꯥ ꯀꯩꯊꯦꯜ ꯍꯥꯏꯔꯤꯕ ꯃꯥꯔꯀꯦꯠ ꯑꯁꯤꯗ ꯂꯩꯔꯤꯕ ꯄꯣꯠ ꯆꯩ ꯑꯁꯦ ꯑꯇꯣꯞꯄ ꯃꯥꯔꯀꯦꯠꯇꯒꯤ ꯌꯥꯝꯅ ꯐꯖꯔꯕ ꯑꯗꯨꯒ ꯌꯥꯝꯅ ꯅꯤꯡꯊꯤꯔꯕ ꯃꯥꯔꯀꯦꯠ ꯑꯃꯈꯛꯅꯤ ꯏꯃꯥꯈꯣꯏꯒꯤ ꯃꯤꯅꯨꯡꯁꯤꯗꯨꯅ ꯃꯥꯔꯀꯦꯠ ꯑꯁꯤꯁꯨ ꯌꯥꯝꯅ ꯑꯇꯣꯞꯄꯒꯤ ꯂꯝꯗꯒꯤ ꯍꯦꯟꯅꯁꯨ ꯌꯥꯝꯅ ꯅꯨꯡꯁꯤꯖꯕ ꯃꯥꯔꯀꯦꯠ ꯑꯃꯈꯛꯅꯤ ꯏꯃꯥ ꯀꯩꯊꯦꯜ ꯑꯁꯤꯗ ꯖꯥꯠ ꯕꯤꯖꯥꯠꯇꯤ ꯈꯥꯏꯗꯅ ꯌꯥꯝꯅ ꯅꯨꯡꯁꯤꯅ ꯐꯝꯃꯤꯕ ꯃꯥꯔꯀꯦꯠ ꯑꯃꯈꯛꯅꯤ ꯏꯃꯥ ꯀꯩꯊꯦꯜ ꯍꯥꯏꯔꯤꯕ ꯃꯥꯔꯀꯦꯠ ꯑꯁꯤ ꯃꯥꯔꯀꯦꯠ ꯑꯁꯤꯗ ꯐꯪꯉꯤꯕ ꯆꯥꯅꯕ ꯊꯛꯅꯕ ꯀꯌꯥ ꯑꯁꯤ ꯌꯥꯝꯅ ꯁꯦꯡꯈꯛꯕ ꯌꯥꯝꯅ ꯐꯖꯔꯕ ꯑꯗꯨꯒ ꯌꯥꯝꯁꯨ ꯐ꯭ꯔꯦꯁ ꯑꯣꯏꯕ ꯍꯥꯔ ꯌꯥꯎꯗꯕ ꯑꯗꯨ ꯐꯪꯉꯤꯕ ꯃꯥꯔꯀꯦꯠ ꯑꯃꯈꯛꯅꯤ